ꯍꯜꯂꯣ ꯑꯥ ꯃꯥꯅꯤ ꯃꯥꯅꯤ ꯑꯩ ꯄꯥꯛꯅꯝ ꯌꯣꯟꯕ ꯄꯥꯛꯄꯤꯅꯤ ꯍꯣꯏ ꯍꯣꯏ ꯌꯥꯏ ꯀꯩꯁꯨ ꯀꯥꯏꯗꯦ ꯄꯥꯛꯅꯝꯁꯤ ꯃꯄꯥꯛ ꯑꯃꯃꯝꯗꯅꯦꯀꯣ ꯂꯨꯄꯥ ꯇꯔꯥ ꯇꯔꯥ ꯄꯤ ꯑꯥ ꯑꯥ ꯑꯧ ꯑꯣ ꯑꯣ ꯑꯣ ꯑꯣ ꯍꯣꯏ ꯍꯣꯏ ꯃꯌꯥꯝꯅꯁꯨ ꯅꯨꯡꯁꯤꯕꯤꯗ ꯍꯥꯏꯕꯅꯤ ꯑꯣ ꯄꯥꯛꯅꯝꯁꯤ ꯇꯧꯕꯗꯤ ꯍꯣꯏ ꯈꯔ ꯌꯥꯝ ꯂꯧꯔꯕꯨꯗꯤ ꯌꯦꯡꯒꯦꯕ ꯂꯨꯄꯥ ꯇꯔꯥ ꯇꯔꯥ ꯌꯣꯟꯕꯁꯦ ꯑꯩꯈꯣꯏꯁꯨ ꯀꯩꯁꯨ ꯇꯣꯡꯕꯗꯤ ꯅꯠꯇꯦꯕ ꯍꯥꯏꯗꯤ ꯄꯥꯛꯅꯝꯒꯤ ꯕꯦꯁꯣꯟ ꯂꯩꯅꯤ ꯃꯔꯣꯏ ꯂꯩꯅꯤ ꯑꯗꯒꯤ ꯉꯥꯔꯤ ꯊꯨꯝ ꯃꯣꯔꯣꯛ ꯄꯨꯂꯞ ꯆꯪꯉꯛꯄꯅꯤꯗꯣ ꯑꯗꯒꯤ ꯃꯩ ꯑꯝꯁꯨ ꯌꯥꯎꯔꯤꯝꯅꯤꯗꯣ ꯁꯤꯡ ꯂꯩꯔꯒ ꯇꯧꯕꯅꯤꯅ ꯇꯔꯥꯗ ꯌꯣꯟꯕꯗꯨ ꯌꯥꯝ ꯇꯣꯡꯕꯗꯤ ꯅꯠꯇꯦ ꯑꯗꯨ ꯍꯣꯏ ꯀꯩꯅꯣꯅ ꯁꯣꯝꯅ ꯃꯄꯥꯛ ꯀꯌꯥ ꯂꯩꯅꯤ ꯍꯥꯏꯕ ꯍꯣ ꯃꯄꯥꯛ ꯀꯨꯟ ꯀꯨꯟꯊ꯭ꯔꯥ ꯂꯧ ꯑꯅꯤ ꯑꯍꯨꯝ ꯀꯣꯛ ꯍꯥꯞꯄ ꯂꯣꯏꯔꯦ ꯍꯣꯔꯦꯟ ꯁꯣꯝꯁꯦ ꯀꯥꯏꯗꯒꯤ ꯂꯥꯛꯄꯅꯣ ꯑꯩꯈꯣꯏ ꯄꯥꯛꯅꯝꯁꯤ ꯄꯥꯝꯃꯤ ꯍꯥꯏꯅ ꯍꯥꯏꯔꯤꯁꯦ ꯑꯣ ꯀꯔꯤ ꯊꯕꯛꯀꯤ ꯂꯥꯛꯄ ꯑꯣ ꯍꯣꯏ ꯍꯣꯏ ꯌꯥꯝ ꯐꯩ ꯑꯗꯨ ꯑꯩꯒꯤ ꯂꯩꯐꯝꯁꯤꯗꯤ ꯌꯣꯟꯕꯝꯁꯤꯗꯤ ꯅꯪ ꯑꯁꯣꯝ ꯈꯪꯕꯤꯒꯗ꯭ꯔꯣ ꯑꯥ ꯑꯥ ꯃꯥꯅꯦ ꯁꯨꯝ ꯁꯣꯝꯅ ꯍꯧꯖꯤꯛ ꯊꯨꯡꯕꯤꯗꯣꯏꯁꯦ ꯃꯐꯝꯁꯦ ꯑꯁꯤ ꯍꯧꯖꯤꯛ ꯀꯥꯏꯗ ꯑꯁꯣꯝꯕꯨ ꯂꯩꯕꯤꯒꯦ ꯑꯣ ꯄꯟꯆꯤ ꯂꯩꯀꯥꯏꯗꯒꯤꯅ ꯁꯨꯝ ꯕꯖꯥꯔꯂꯣꯝꯗ ꯍꯥꯏꯒꯠꯄꯤꯔꯛꯑꯣꯕꯀꯣ ꯑꯗꯨꯒ ꯍꯥꯏꯒꯠꯂꯒ ꯕꯖꯥꯔꯒꯤ ꯔꯥꯏꯠ ꯁꯥꯏꯠꯂꯣꯝꯗ ꯆꯪꯕꯤꯔꯛꯑꯣ ꯍꯥꯏꯗꯤ ꯌꯦꯠꯊꯪ ꯀꯩꯅꯣ ꯁꯔꯨꯛꯁꯦ ꯑꯁꯤꯗ ꯆꯪꯕꯤꯔꯛꯑꯣ ꯑꯗꯨꯒ ꯑꯩꯒꯤ ꯁꯥꯏꯟ ꯕꯣꯔꯠ ꯆꯥꯎꯅ ꯑꯗꯨꯝ ꯊꯥꯖꯕꯅꯤ ꯄꯥꯛꯄꯤ ꯄꯥꯛꯅꯝ ꯍꯥꯏꯅ ꯑꯁ ꯑꯩꯒꯤ ꯄꯥꯛꯅꯝꯁꯤ ꯁꯨꯝ ꯃꯌꯥꯝꯅ ꯅꯨꯡꯁꯤꯕꯤꯗꯅ ꯑꯗꯨꯝ ꯂꯩ ꯂꯥꯛꯄ ꯅꯣꯡꯃꯅ ꯃꯄꯥꯛ ꯆꯥꯝꯃ ꯆꯅꯤꯗꯤ ꯑꯗꯨꯝ ꯏꯔꯥꯏ ꯂꯥꯏꯅ ꯌꯣꯜꯂꯤ ꯑꯥ ꯑꯥ ꯑꯥ ꯑꯁꯤꯅ ꯑꯩ ꯌꯥ ꯑꯩꯒꯤꯈꯛꯇꯅ ꯍꯣꯠꯅ ꯉꯝꯗꯗ ꯂꯩꯒꯤ ꯏꯃꯨꯡꯒꯤ ꯏꯆꯥ ꯏꯃꯧꯁꯨ ꯌꯥꯎꯔꯤꯝꯅꯤ ꯑꯗꯒꯤ ꯏꯆꯥꯅꯨꯄꯤꯁꯨ ꯌꯥꯎꯔꯦ ꯏꯃꯧꯁꯨ ꯌꯥꯎꯦ ꯑꯗꯨꯒ ꯏꯆꯥꯅꯨꯄꯥꯁꯨ ꯌꯥꯎꯋꯦ ꯑꯩꯈꯣꯏꯃꯩ ꯇꯧꯔꯒ ꯇꯧꯖꯕꯅꯤ ꯍꯣꯏ ꯍꯣꯏ ꯑꯩ ꯑꯗꯨꯕꯨꯗꯤ ꯑꯗꯨꯝ ꯏꯁꯦꯡ ꯁꯦꯡꯅ ꯑꯗꯨꯝ ꯎꯕꯅꯤ ꯆꯥꯎꯅ ꯊꯥꯕꯅꯤ ꯍꯣꯏ ꯍꯣꯏ ꯍꯣꯏ ꯍꯣꯏ